ꯑꯩꯅ ꯁꯩꯔꯦꯡ ꯑꯃ ꯏꯕ ꯍꯧꯖꯔꯨꯔꯦ ꯍꯥꯞꯆꯟꯅꯤꯡꯕ ꯋꯥꯍꯩ ꯈꯔꯁꯤ ꯍꯥꯞꯄꯗ ꯆꯃꯝꯅꯕꯗꯒꯤꯅꯦ ꯍꯥꯞꯄꯗꯣ ꯃꯈꯥ ꯇꯥꯅ ꯍꯥꯞꯄ ꯉꯝꯗ꯭ꯔꯦ ꯑꯗꯨꯕꯨ ꯂꯣꯏꯁꯤꯟꯒꯦ ꯍꯥꯏꯅꯗꯤ ꯑꯩꯁꯤ ꯈꯟꯕꯅꯦ ꯑꯗꯨꯕꯨ ꯑꯩ ꯄꯥꯝꯕ ꯃꯇꯝꯗꯗꯤ ꯌꯧꯕꯗꯤ ꯉꯝꯃꯔꯣꯏ ꯚꯥꯔꯠꯀꯤ ꯑꯣꯏꯅꯗꯤ ꯑꯩꯁꯦ ꯆꯥꯎꯅ ꯍꯥꯏꯗꯤ ꯂꯥꯝꯖꯤꯟꯕ ꯉꯝꯖꯔꯨꯗ꯭ꯔꯦ ꯑꯗꯨ ꯇꯧꯕꯇꯕꯨ ꯑꯩꯈꯣꯏ ꯃꯅꯤꯄꯨꯔꯗꯗꯤ ꯂꯥꯏꯕꯨ ꯅꯤꯡꯖꯕ ꯂꯥꯏꯁꯪꯗ ꯑꯩꯈꯣꯏꯒꯤ ꯄꯨꯛꯆꯦꯜ ꯁꯦꯡꯅ ꯍꯥꯏꯗꯤ ꯀꯠꯅꯤꯡꯕꯗꯣ ꯀꯩꯅꯣꯃꯗꯤ ꯀꯠꯆꯒꯦ ꯍꯥꯏꯅ ꯈꯟꯖꯕꯅꯤ ꯑꯗꯨꯕꯨ ꯌꯥꯗꯕ ꯍꯥꯏꯗꯤ ꯂꯩꯕꯅ ꯈꯨꯗꯣꯡ ꯆꯥꯗ꯭ꯔꯦ